ꯍꯧꯖꯤꯛ ꯍꯧꯖꯤꯛꯇꯤ ꯑꯗꯨꯒꯨꯝꯕ ꯃꯐꯝ ꯄ꯭ꯔꯣꯕ꯭ꯂꯦꯝ ꯀꯔꯤꯁꯨ ꯂꯩꯇꯦ ꯑꯩꯈꯣꯏ ꯑꯦꯔꯤꯌꯥꯗꯗꯤ ꯑꯗꯨꯝ ꯅꯨꯡꯉꯥꯏꯅ ꯕꯁꯀꯨꯝꯕ ꯇꯦꯛꯁꯤꯒꯨꯝꯕ ꯑꯗꯨꯝ ꯌꯥꯝ ꯂꯩꯕꯒꯤ ꯃꯊꯪ ꯃꯊꯪꯗ ꯑꯗꯨꯝ ꯑꯍꯥꯟꯕ ꯈꯣꯏ ꯑꯗꯨꯝ ꯆꯪꯖꯔꯒ ꯆꯠꯄꯅꯦ ꯀꯔꯤꯁꯨ ꯄ꯭ꯔꯣꯕ꯭ꯂꯦꯝꯒꯨꯝꯕ ꯑꯋꯥꯠꯄ ꯀꯔꯤꯁꯨ ꯂꯩꯇꯦ ꯑꯩꯈꯣꯏ ꯑꯦꯔꯤꯌꯥꯗꯗꯤ ꯍꯧꯖꯤꯛ ꯍꯧꯖꯤꯛꯇꯤ ꯑꯗꯨꯝ ꯃꯤꯌꯥꯝꯅ ꯐꯖꯅ ꯆꯠꯄꯤꯌꯦ

ꯂꯝꯕꯤꯁꯨ ꯑꯗꯨꯝ ꯇꯥꯏꯠ ꯇꯧꯕ ꯂꯩꯇꯦ ꯑꯗꯨꯝ ꯆꯠꯄꯅꯦ ꯍꯧꯖꯤꯛꯀꯥꯟꯗꯤ ꯃꯐꯝ ꯕꯦꯔꯥ ꯀꯔꯤ ꯀꯔꯤꯅꯣ ꯀꯔꯤꯁꯨ ꯂꯩꯇꯦ ꯑꯗꯨꯝ ꯆꯠꯄ ꯃꯤꯌꯥꯝꯅ ꯑꯗꯨꯝ ꯆꯠꯃꯤꯟꯅꯩꯌꯦ ꯄ꯭ꯔꯣꯕ꯭ꯂꯦꯝ ꯀꯔꯤꯁꯨ ꯂꯩꯇ꯭ꯔꯒ ꯅꯨꯡꯉꯥꯏꯅ ꯒꯥꯔꯤ ꯆꯦꯜꯂꯦ ꯑꯩꯈꯣꯏ ꯑꯦꯔꯤꯌꯥꯗ ꯄ꯭ꯔꯣꯕ꯭ꯂꯦꯝ ꯂꯩꯇꯦꯗ ꯑꯩꯈꯣꯏ ꯈꯨꯟꯗꯗꯤ ꯑꯩꯈꯣꯏ ꯑꯦꯔꯤꯌꯥꯗꯗꯤ ꯑꯗꯨꯝ ꯃꯊꯪ ꯃꯊꯪꯗ ꯑꯗꯨꯝ ꯑꯍꯥꯟꯕ ꯃꯤꯅ ꯑꯗꯨꯝ ꯑꯍꯥꯟꯕ ꯕꯁꯇ ꯆꯠꯄꯅꯦ ꯀꯔꯤꯁꯨ ꯄ꯭ꯔꯣꯕ꯭ꯂꯦꯝ ꯂꯩꯇꯦ ꯍꯧꯖꯤꯛꯀꯥꯟ ꯑꯩꯌꯥ